ꯑꯣ ꯁꯤꯒꯤ ꯁꯥꯔꯠꯁꯦ ꯀꯌꯥ ꯄꯤꯕꯤꯕꯒꯦ ꯁꯤꯒꯤ ꯇ꯭ꯔꯤ ꯁꯥꯔꯠꯁꯦ ꯀꯌꯥ ꯂꯩꯕꯒꯦ ꯊ꯭ꯔꯤ ꯐꯤꯐꯇꯤꯁꯤ ꯌꯥꯝꯃꯜꯂꯦ ꯈꯔ ꯇꯥꯕꯤꯌꯨ ꯇꯨ ꯍꯟꯗ꯭ꯔꯦꯗꯇ ꯑꯣꯏꯅ ꯄꯤꯔꯒꯦ ꯌꯥꯍꯜꯂꯣ ꯑꯩ ꯑꯩꯁꯨ ꯁꯦꯟ ꯌꯥꯎꯗ꯭ꯔꯦ ꯂꯨꯄꯥ ꯇꯔꯥꯔ ꯀꯨꯟꯂꯥ ꯑꯗꯣ ꯑꯩ ꯍꯥꯞꯆꯔꯒꯦ

ꯌꯥꯗꯦꯗ ꯑꯗꯨꯗꯤ ꯑꯗꯨꯗꯤ ꯆꯅꯤꯅ ꯌꯥꯅꯕ ꯀꯩꯅꯣ ꯍꯣꯠꯅꯕꯤꯌꯣ ꯑꯩꯁꯨ ꯄꯩꯁꯥꯗꯣ ꯌꯥꯎꯗ꯭ꯔꯦ ꯍꯥꯏꯐꯦꯠꯇꯪ ꯀꯩꯅꯣ ꯇꯧꯕꯤꯔꯒ ꯇꯥꯃꯣꯅꯁꯨ ꯁꯨꯝ ꯌꯦꯡꯕꯤꯔꯣ ꯑꯩꯁꯨ ꯄꯩꯁꯥꯗꯣ ꯌꯥꯎꯗ꯭ꯔꯦ ꯌꯥꯍꯜꯂꯨ ꯀꯩꯅꯣ ꯑꯗꯣ ꯁꯨꯝ ꯑꯗꯨꯗꯤ ꯂꯩꯔꯔꯣꯏꯒꯦ ꯌꯥꯔꯅꯤꯌꯦ ꯑꯩ ꯑꯩ ꯄꯩꯁꯥꯁꯨ ꯌꯥꯎꯗ꯭ꯔꯦ ꯑꯗꯨꯗꯤ ꯇꯥꯃꯣꯅ ꯍꯥꯏꯔꯤ ꯃꯃꯜꯗꯨꯁꯨ ꯑꯩ ꯄꯤꯕ ꯉꯝꯃꯔꯣꯏ